ꯆꯍꯤ ꯈꯔ ꯑꯁꯤꯗ ꯇꯨꯔꯤꯖꯝ ꯍꯦꯟꯒꯠꯂꯛꯑꯦ ꯇꯨꯔꯤꯁ ꯁ꯭ꯄꯣꯠ ꯀꯌꯥ ꯁꯥꯔꯛꯑꯦ ꯑꯗꯨꯒ ꯁꯔꯀꯥꯔꯅ ꯆꯍꯤ ꯑꯃꯗ ꯂꯨꯄꯥ ꯂꯥꯛ ꯇꯔꯥꯃꯉꯥ ꯀꯥꯏꯊꯔꯝꯕꯗꯨ ꯍꯧꯖꯤꯛꯇꯤ ꯂꯨꯄꯥ ꯂꯥꯛ ꯀꯨꯟ ꯀꯥꯏꯊꯈ꯭ꯔꯦ ꯑꯗꯨꯒ ꯂꯝꯗꯝ ꯑꯁꯤꯗ ꯂꯩꯔꯤꯕ ꯃꯤꯑꯣꯏꯁꯤꯡꯁꯨ ꯂꯥꯏꯔꯤꯛ ꯂꯥꯏꯁꯨ ꯍꯩꯕ ꯑꯃꯁꯨꯡ ꯃꯥꯒꯤ ꯃꯥꯒꯤ ꯁꯤꯟꯐꯝ ꯑꯃꯃꯝ ꯂꯩꯕꯅ ꯃꯔꯝ ꯑꯣꯏꯔꯒ ꯆꯥꯎꯈꯠꯂꯛꯄꯒꯤ ꯃꯇꯨꯡ ꯏꯟꯅ ꯃꯍꯧꯁꯥꯒꯤ ꯑꯣꯏꯕ ꯐꯤꯕꯝꯗꯁꯨ ꯑꯗꯨꯛꯀꯤ ꯃꯇꯤꯛ ꯐꯖꯔꯦ ꯑꯗꯨꯅ ꯃꯔꯝ ꯑꯣꯏꯔꯒ ꯇꯨꯔꯤꯖꯝ ꯀꯌꯥ ꯂꯥꯛꯑꯦ ꯇꯨꯔꯤꯖꯝ ꯂꯥꯛꯄꯁꯤꯅ ꯑꯩꯈꯣꯏꯗ ꯃꯥꯡꯖꯕ ꯀꯔꯤꯁꯨ ꯂꯩꯇꯦ ꯃꯈꯣꯏ ꯂꯥꯛꯄꯁꯤꯅ ꯑꯩꯈꯣꯏꯒꯤ ꯏꯁꯥꯒꯤ ꯄꯣꯠꯊꯣꯛ ꯃꯈꯣꯏꯗ ꯄꯤꯖꯕ ꯑꯃꯁꯨꯡ ꯄꯤꯊꯛꯄ ꯑꯃꯁꯨꯡ ꯃꯈꯣꯏꯗ ꯃꯈꯣꯏꯅ ꯂꯩꯔꯤꯕ ꯃꯈꯣꯏꯅ ꯂꯥꯛꯏꯕꯒꯤ ꯃꯇꯝ ꯑꯁꯦ ꯑꯩꯈꯣꯏꯒꯤ ꯁꯦꯟꯃꯤꯠꯂꯣꯟꯗ ꯍꯦꯟꯒꯠꯍꯟꯕ ꯈꯛꯇꯅꯤ ꯃꯈꯣꯏ ꯂꯥꯛꯄꯅ ꯇꯨꯔꯤꯖꯝ ꯍꯦꯟꯒꯠꯄꯅ ꯑꯩꯈꯣꯏꯗ ꯃꯥꯡꯖꯕ ꯀꯔꯤꯁꯨ ꯂꯩꯇꯦ ꯇꯣꯡꯖꯕ ꯈꯛꯅꯤ ꯌꯥꯝꯅ ꯀꯥꯟꯅꯩ ꯃꯈꯣꯏ ꯂꯥꯛꯄꯁꯦ ꯇꯨꯔꯤꯖꯝ ꯍꯦꯟꯒꯠꯂꯛꯄꯁꯦ